ꯍꯥꯎ ꯅꯨꯡꯉꯥꯏꯔꯤꯕꯣ ꯑꯣ ꯌꯥꯏꯅꯦ ꯌꯥꯏꯅꯦ ꯁꯤꯗ ꯂꯥꯛꯇꯧꯅꯤꯅꯦ ꯎꯗꯕꯁꯨ ꯀꯨꯏꯔꯦ ꯅꯥꯕ ꯅꯪ ꯍꯟꯗꯛꯀꯤ ꯍꯟꯗꯛꯀꯤ ꯁꯉꯥꯏ ꯐꯦꯁꯇꯤꯚꯦꯜ ꯇꯥꯡꯗꯤ ꯂꯥꯎꯊꯣꯛꯇ꯭ꯔꯤ ꯑꯗꯣ ꯗꯤꯁꯦꯝꯕꯔ ꯆꯍꯤ ꯂꯣꯏꯔꯝꯗꯥꯏꯁꯦ ꯄꯥꯡꯊꯣꯛꯄꯅꯦ ꯍꯧꯖꯤꯛ ꯂꯣꯏꯁꯨ ꯂꯣꯏꯗꯧꯔꯦꯅꯀꯣ ꯍꯧꯖꯤꯛ ꯀꯩꯅꯣ ꯆꯪꯉꯛꯑꯃꯦ ꯑꯣꯒꯁ ꯆꯪꯉꯛꯑꯃꯦ ꯑꯗꯨꯝ ꯂꯣꯏꯔꯛꯑꯅꯤ ꯌꯧꯔꯛꯑꯅꯤ ꯑꯗꯣ ꯍꯌꯦꯡ ꯗꯦꯠ ꯂꯦꯞꯄ ꯀꯥꯟꯗꯣ ꯑꯗꯨꯗ ꯑꯗꯨꯝ ꯍꯥꯏꯔꯛꯀꯦ ꯑꯗꯨ ꯅꯪ ꯁꯤꯗ ꯈꯔ ꯀꯨꯏꯅ ꯂꯩꯅꯉꯥꯏ ꯑꯗꯨꯏ ꯃꯃꯥꯡꯗꯩ ꯂꯥꯛꯎ ꯀꯩꯅꯣ ꯑꯁ ꯅꯪ ꯁꯉꯥꯏ ꯐꯦꯁꯇꯤꯚꯦꯜ ꯃꯃꯥꯡ ꯅꯪ ꯃꯃꯥꯡꯗ ꯑꯝꯐꯥꯎ ꯌꯥꯎꯗ꯭ꯔꯤꯕꯣ ꯑꯣ ꯁꯉꯥꯏ ꯑꯁ ꯏꯁꯇꯣꯜꯒꯤ ꯏꯁꯇꯣꯜ ꯉꯥꯛꯇꯅꯤ ꯅꯥꯕ ꯅꯪ ꯅꯃꯤꯠꯀ ꯄꯨꯡꯊꯛ ꯊꯛꯀꯠꯇꯧꯔꯤꯕꯅꯤ ꯍꯌꯦꯡ ꯆꯪꯀꯥꯟꯗ ꯃꯣꯏ ꯑꯇꯣꯞꯄ ꯑꯁ ꯌꯥꯝꯕꯅꯤꯗ ꯄꯣꯠꯆꯩ ꯌꯣꯟꯕꯅ ꯄꯣꯠꯆꯩ ꯌꯣꯟꯕꯒꯤ ꯑꯗꯒꯤ ꯆꯥꯅꯕꯩ ꯌꯣꯟꯕꯩꯅ ꯆꯥꯅꯕꯒꯤ ꯑꯗꯒꯤ ꯃꯦꯂꯥꯕꯨ ꯇꯧꯕꯅꯦ ꯀꯔꯤꯕꯨ ꯇꯧꯕꯅꯦ ꯌꯥꯝꯕꯅꯦ ꯑꯗꯩ ꯍꯟꯗꯛꯁꯦ ꯃꯐꯝ ꯃꯐꯝꯁꯦ ꯌꯥꯝ ꯌꯥꯝꯃꯅꯤ ꯍꯟꯗꯛꯇꯤ ꯃꯐꯝ ꯍꯥꯟꯅꯗꯤ ꯌꯥꯝ ꯇꯧꯗꯕꯅꯦꯕ ꯀꯩꯅꯣꯗ ꯂꯝꯕꯣꯏ ꯈꯣꯡꯅꯥꯡꯈꯣꯡꯒꯤꯗꯨꯗ ꯑꯃꯨꯛ ꯑꯗꯨꯃꯥꯏꯅ ꯑꯗꯨ ꯈꯛꯇꯪ ꯇꯧꯔꯝꯕꯅꯦ ꯍꯧꯖꯤꯛ ꯌꯥꯝꯊꯣꯛꯑꯅꯦꯁꯨ ꯍꯥꯏꯕꯅꯦ ꯚꯥꯏ ꯑꯗꯨ ꯅꯪꯅ ꯆꯠꯅꯤꯡꯕ ꯃꯐꯝ ꯅꯪꯅ ꯈꯔ ꯃꯅꯤꯄꯨꯔꯗ ꯐꯪꯕ ꯕꯣꯔꯥꯗꯩ ꯁꯤꯡꯖꯨꯗꯩ ꯄꯨꯜꯂꯞ ꯋꯥꯇꯤꯟ ꯀꯩꯀꯥ ꯄꯨꯜꯂꯞ ꯀꯛꯆꯤꯡ ꯕꯣꯔꯥ ꯂꯩꯔꯤꯕ ꯑꯗꯒꯤ ꯃꯣꯏꯔꯥꯡꯒꯤ ꯀꯩꯀꯩ ꯂꯩꯔꯤꯕ ꯃꯅꯤꯄꯨꯔꯗ ꯐꯪꯗꯕ ꯐꯪꯕꯈꯩ ꯑꯗꯨꯗ ꯄꯨꯜꯂꯞ ꯐꯪꯉꯗꯧꯅꯤꯕꯣ ꯅꯪ ꯆꯥꯅꯤꯡꯕꯃꯈꯩ ꯂꯣꯏ ꯆꯥ ꯌꯥꯔꯅꯤ ꯑꯗꯨꯗ ꯄꯩꯁꯥꯗꯤ ꯑꯗꯨꯗ ꯂꯣꯏꯁꯤꯟꯗꯣꯏ ꯄꯩꯁꯥꯒꯥꯁꯤꯗꯤ ꯅꯪ ꯈꯪꯗ꯭ꯔꯤ ꯁꯤꯗ ꯂꯨꯄꯥ ꯃꯉꯥ ꯄꯤꯕ ꯄꯣꯠꯇꯣ ꯃꯅꯨꯡ ꯃꯅꯨꯡ ꯌꯧꯔꯀꯥꯟꯗ ꯑꯗꯨꯝ ꯂꯨꯄꯥ ꯆꯥꯝꯃ ꯆꯅꯤꯗꯤ ꯑꯗꯨꯝ ꯌꯧꯔꯅꯤ ꯐꯪꯉꯦ ꯐꯪꯉꯦ ꯐꯪꯉꯦ

ꯑꯣ ꯍꯣꯏ ꯂꯥꯛꯑꯣ ꯑꯗꯨꯒ ꯆꯥꯁꯦ ꯅꯪ ꯀꯩꯅꯣ ꯅꯣꯕꯦꯝꯕꯔ ꯑꯗꯥꯏꯗ ꯌꯧꯔꯛꯅꯉꯥꯏ ꯇꯧꯔꯛꯑꯣ ꯑꯗꯨꯗꯤ ꯂꯩꯅꯤ ꯂꯩꯅꯤ ꯏꯁ ꯑꯩꯈꯣꯏ ꯌꯨꯝ ꯑꯁꯨꯛ ꯌꯥꯝ ꯆꯥꯎꯔꯤꯁꯤꯗꯤ ꯑꯩꯈꯣꯏ ꯁꯤꯗ ꯂꯩꯔ ꯂꯣꯏꯔꯦ ꯀꯩꯅꯣ ꯑꯩꯈꯣꯏ ꯏꯃꯥꯟꯅꯕ ꯃꯁꯦꯟ ꯄꯨꯜꯂꯞ ꯂꯩꯔ ꯃꯁꯤꯗ ꯂꯥꯡ ꯈꯣꯠ ꯇꯧꯗꯧꯅꯤ ꯍꯣꯍꯣꯍꯣꯏ ꯂꯥꯛꯑꯣ ꯚꯥꯏ ꯂꯥꯛꯑꯣ ꯁꯉꯥꯏ ꯐꯦꯁꯇꯤꯚꯦꯜ ꯃꯐꯝꯗ ꯂꯦꯛꯄ ꯈꯣꯠꯄ ꯍꯥꯏꯁꯦ ꯑꯩ ꯃꯃꯥꯡꯗ ꯑꯃꯨꯛꯐꯥꯎ ꯂꯦꯛꯇ꯭ꯔꯤꯌꯦ ꯚꯥꯏ ꯌꯥꯕ꯭ꯔꯥ ꯌꯥꯕ꯭ꯔꯥ ꯌꯦꯡꯉꯁꯦ ꯌꯥꯔꯗꯤ ꯂꯦꯛꯑ ꯂꯣꯏꯔꯦ ꯀꯩꯅꯣ ꯑꯗꯨꯗ ꯑꯗꯨꯝ ꯍꯥꯏꯗꯤ ꯅꯨꯃꯤꯠ ꯍꯥꯏꯗꯤ ꯑꯌꯨꯛ ꯅꯨꯡꯊꯤꯜ ꯈꯥꯏꯗꯕꯤ ꯑꯗꯨꯝ ꯇꯧꯕꯅꯤꯅ ꯑꯗꯨꯝ ꯂꯩꯕꯕꯨꯗꯤ ꯌꯥꯕꯅꯦ ꯑꯗꯣ ꯍꯣꯍꯣꯏ ꯍꯣꯏ ꯈꯔ ꯉꯟꯅ ꯂꯥꯛꯅꯉꯥꯏ ꯇꯧ ꯚꯥꯏ ꯍꯣ ꯍꯣꯏ ꯍꯣꯏ